ꯆꯥꯛ ꯌꯦꯟꯁꯥꯡ ꯊꯣꯡꯕꯗ ꯈ꯭ꯋꯥꯏꯗꯒꯤ ꯂꯥꯏꯕ ꯌꯦꯟꯁꯥꯡ ꯍꯥꯏꯔꯒꯗꯤ ꯁꯥ ꯉꯥ ꯀꯥꯡꯁꯣꯏꯒꯨꯝꯕ ꯀꯥꯡꯉꯧꯒꯨꯝꯕ ꯑꯗꯨꯝ ꯂꯥꯏꯔꯦ ꯈꯔ ꯂꯨꯕ ꯍꯥꯏꯔꯒꯅ ꯎꯇꯤ ꯆꯒꯦꯝꯄꯣꯝꯕ ꯁꯤꯡꯖꯨ ꯃꯈꯣꯏꯁꯦ ꯃꯈꯜꯁꯨ ꯌꯥꯝ ꯆꯪꯉꯦ ꯍꯥꯏꯗꯤ ꯃꯆꯜ ꯌꯥꯝꯗ꯭ꯔꯒꯗꯤ ꯍꯥꯎꯇꯦ ꯑꯗꯨꯅ ꯃꯆꯟ ꯁꯨꯅꯕ ꯍꯣꯠꯅꯕꯗ ꯑꯗꯨꯝ ꯍꯥꯏꯗꯤ ꯃꯇꯝꯁꯨ ꯆꯪꯉꯦ ꯑꯗꯨꯗꯨꯒ ꯏꯁꯥꯅ ꯊꯣꯡꯕꯗ ꯍꯥꯏꯗꯤ ꯅꯣꯡ ꯐꯥꯗꯣꯛ ꯊꯣꯡꯕ ꯑꯣꯏꯕꯅꯤꯅ ꯃꯇꯝ ꯆꯪꯉꯦ ꯈꯟꯕꯗꯁꯨ ꯑꯗꯨꯝ ꯃꯇꯝ ꯆꯪꯉꯦ ꯀꯩꯀꯩ ꯍꯥꯞꯁꯤꯒꯦ ꯀꯩ ꯍꯥꯞꯄꯒꯅ ꯍꯥꯎꯒꯗꯒꯦ ꯍꯥꯏꯕꯗꯣ ꯁꯥ ꯉꯥꯅ ꯃꯇꯝꯁꯨ ꯆꯪꯗꯦ ꯊꯣꯡꯕꯗꯁꯨ ꯑꯗꯨꯝ ꯂꯥꯏꯔꯦ ꯑꯗꯨꯒ ꯍꯥꯏꯔꯤꯕ ꯎꯇꯤꯒꯨꯝꯕ ꯑꯃ ꯑꯃ ꯃꯊꯦꯜ ꯆꯪꯉꯦ ꯑꯇꯩꯁꯤꯡꯁꯤꯗꯤ